ꯍꯜꯂꯣ ꯎꯝ ꯎꯝ ꯃꯥꯟꯅꯤ ꯃꯥꯟꯅꯤ ꯑꯩ ꯑꯩ ꯗꯨꯀꯥꯟ ꯗꯨꯗꯥꯟꯗꯥꯔꯅꯤ ꯗꯨꯀꯥꯟ ꯐꯝꯖꯔꯤꯕꯅꯤ ꯍꯤꯡꯕ ꯉꯝꯅꯅꯕ

ꯀꯔꯤ ꯇꯤꯜꯍꯧꯔꯣ ꯇꯤꯜꯍꯧꯁꯦ ꯀꯦꯖꯤꯗ ꯍꯧꯖꯤꯛ ꯍꯧꯖꯤꯛꯁꯦ ꯂꯨꯄꯥ ꯅꯤꯐꯨ ꯃꯉꯥꯗꯤ ꯌꯣꯜꯂꯤꯅꯦ ꯆꯅꯝꯗꯤ ꯇꯥꯡꯉꯦ ꯆꯅꯝꯗꯤ ꯍꯨꯝꯐꯨꯐꯥꯎ ꯌꯣꯜꯂꯦ ꯑꯗꯨꯝ ꯈꯔ ꯌꯥꯝ ꯂꯧꯇꯥꯔꯒꯗꯤ ꯑꯣꯐꯔ ꯑꯗꯨꯝ ꯄꯤꯖꯅꯤ ꯍꯣꯜꯁꯦꯜꯗ ꯑꯗꯨꯝ ꯄꯤꯔꯁꯨ ꯌꯥꯏ ꯑꯥ ꯃꯪꯒꯜꯁꯤ ꯃꯪꯒꯜ ꯃꯈꯜ ꯃꯌꯥꯝ ꯂꯩ ꯑꯗꯨꯏ ꯃꯅꯨꯡꯗ ꯍꯧꯖꯤꯛ ꯍꯧꯖꯤꯛ ꯆꯠꯅꯔꯤꯕ ꯃꯌꯥꯝꯅ ꯎꯠꯇꯤ ꯆꯥꯕ ꯑꯇꯩ ꯑꯇꯩ ꯊꯣꯡꯕ ꯌꯥꯕꯗ ꯀꯦꯖꯤꯗ ꯂꯨꯄꯥ ꯍꯨꯝꯐꯨꯒꯨꯝꯕ ꯑꯗꯨꯝ ꯆꯠꯂꯤ ꯀꯪꯇꯛꯅ ꯈꯔ ꯇꯥꯡꯉꯦ ꯀꯪꯇꯛꯇꯤ ꯃꯔꯤꯐꯨꯒꯨꯝꯕ ꯂꯩꯌꯦ ꯑꯩꯠꯇꯤꯒꯨꯝꯕ ꯑꯣ ꯑꯩꯈꯣꯏꯒꯤ ꯑꯆꯥꯊꯥꯎꯁꯦ ꯑꯆꯥꯊꯥꯎꯁꯦ ꯇꯤꯟꯗ ꯑꯩꯈꯣꯏꯒꯤ ꯑꯁꯦꯡꯕ ꯀꯥꯟꯄꯨꯔꯒꯨꯝꯕ ꯀꯔꯤꯒꯨꯝꯕꯗꯤ ꯇꯤꯟꯗ ꯂꯤꯁꯤꯡ ꯑꯍꯨꯝ ꯂꯤꯁꯤꯡ ꯑꯍꯨꯝꯒꯤ ꯃꯊꯛꯇꯕꯨ ꯂꯩꯈ꯭ꯔꯦꯅꯦ ꯂꯤꯁꯤꯡ ꯑꯅꯤ ꯈꯔ ꯍꯦꯟꯕ ꯑꯗꯨꯋꯥꯏꯗ ꯂꯩꯔꯝꯇꯥꯔꯦ ꯆꯤꯅꯤꯁꯤ ꯀꯤꯂꯣꯗ ꯂꯨꯄꯥ ꯍꯨꯝꯐꯨ ꯑꯗꯨꯃꯥꯏꯅ ꯌꯣꯜꯂꯤ ꯆꯥꯛꯍꯥꯎ ꯆꯥꯛꯍꯥꯎ ꯑꯗꯨꯝ ꯑꯩꯒꯤ ꯑꯥ ꯗꯨꯀꯥꯟꯗ ꯑꯩ ꯑꯗꯨꯝ ꯍꯥꯛꯍꯥꯎ ꯑꯗꯨꯝ ꯊꯝꯖꯩ ꯃꯌꯥꯝꯒꯤ ꯎꯁꯣꯞꯁꯨ

ꯎꯝ ꯃꯥꯅꯤ ꯍꯥꯟꯅꯩ ꯑꯣꯐꯔ ꯄꯤꯗꯣꯏꯅꯤ

ꯐꯅꯤ ꯐꯅꯤ ꯌꯥꯅꯤ ꯌꯥꯅꯤ ꯌꯥꯅꯤ ꯂꯧꯕꯤꯔꯣ ꯂꯥꯎ ꯐꯣꯐꯔ ꯐꯖꯅ ꯄꯤꯖꯅꯤ ꯑꯗꯨꯏ ꯃꯊꯛꯇ ꯀꯔꯤꯒꯨꯝꯕ ꯄꯨꯕ ꯈꯣꯠꯄꯒꯤ ꯊꯥꯡ ꯈꯣꯠꯄꯒꯤ ꯇꯥꯔꯒꯁꯨ ꯑꯩ ꯌꯨꯝꯗꯒꯤ ꯒꯥꯔꯤ ꯑꯩꯈꯣꯏꯒꯤ ꯑꯗꯨ ꯁꯔꯕꯤꯁ ꯇꯧꯅꯕ ꯂꯩ ꯑꯗꯨꯝ ꯊꯤꯜꯍꯟꯖꯒꯦ

ꯌꯥꯝ ꯅꯨꯡꯉꯥꯏꯔꯦ ꯑꯗꯨ ꯑꯣꯖꯥꯅ ꯂꯧꯔꯤꯕ ꯄꯣꯠꯁꯦ ꯃꯁꯤ ꯑꯩꯒꯤꯁꯨ ꯌꯣꯜꯂꯤꯅꯤꯅ ꯁꯨꯃꯥꯏ ꯇꯧꯅ ꯗꯨꯀꯥꯟ ꯑꯃ ꯑꯣꯖꯥꯁꯤꯡ ꯂꯩ ꯃꯁꯤ ꯄꯣꯠꯁꯨ ꯂꯣꯏꯅ ꯀ꯭ꯋꯥꯂꯤꯇꯤ ꯂꯩ ꯑꯗꯨꯒ ꯑꯣꯐꯔꯁꯨ ꯐꯖꯅ ꯄꯤ ꯑꯗꯨꯒ ꯉꯥꯡꯅ ꯁꯛꯅꯕꯁꯨ ꯌꯥꯝ ꯅꯨꯡꯉꯥꯏ ꯍꯥꯏꯅ ꯃꯌꯥꯝꯗ ꯁꯟꯗꯣꯛꯄꯤꯔꯒ ꯑꯩ ꯗꯨꯀꯥꯟꯁꯤ ꯍꯦꯟꯅ ꯆꯥꯎꯈꯠꯄ ꯑꯣꯏꯕꯗ ꯑꯣꯖꯥꯅꯁꯨ ꯈꯔ ꯑꯗꯨꯝ ꯃꯇꯦꯡ ꯄꯥꯡꯕꯤꯌꯨ ꯃꯥꯅꯤ ꯃꯥꯅꯤ ꯐꯔꯦ ꯐꯔꯦ ꯊꯝꯕꯤꯔꯣ ꯊꯝꯕꯤꯔꯣ ꯌꯥꯝ ꯅꯨꯡꯉꯥꯏꯍꯔꯦ ꯌꯥꯝ ꯅꯨꯡꯉꯥꯏꯖꯔꯦ